ꯑꯩ ꯄꯤꯟ ꯀ꯭ꯔꯤꯝꯗꯒꯤ ꯗꯦ ꯀ꯭ꯔꯤꯝ ꯅꯥꯏꯠ ꯀ꯭ꯔꯤꯝ ꯁꯤꯖꯤꯟꯅꯖꯩ ꯁꯤꯒꯤ ꯅꯥꯏꯠ ꯀ꯭ꯔꯤꯝ ꯑꯁꯤ ꯁꯤꯖꯤꯟꯅꯕ ꯌꯥꯝꯅ ꯅꯨꯡꯉꯥꯏ ꯁꯤꯅ ꯐꯦꯁ ꯔꯤꯡꯀꯜ ꯂꯩꯕꯗꯨ ꯌꯥꯝ ꯊꯨꯅ ꯐꯍꯜꯂꯤ ꯑꯗꯨꯒ ꯗꯥꯛ ꯏꯁꯄꯣꯠꯀꯨꯝꯕ ꯂꯩꯕꯁꯤꯁꯨ ꯌꯥꯝꯅ ꯍꯟꯊꯍꯜꯂꯤ